ꯍꯜꯂꯣ ꯉꯁꯥꯏꯒꯤ ꯑꯩꯅ ꯑꯣꯛꯇꯣ ꯗ꯭ꯔꯥꯏꯚꯔ ꯑꯃ ꯐꯣꯟ ꯇꯧꯈꯤꯕꯗꯨ ꯑꯣꯏꯕꯤꯔꯕ꯭ꯔꯥ ꯑꯩꯗꯤ ꯉꯁꯥꯏ ꯄꯨꯡ ꯃꯥꯄꯜꯗꯒꯤ ꯂꯥꯛꯄꯤꯔꯣ ꯄꯨꯡ ꯃꯥꯄꯜ ꯐꯥꯎꯕꯒꯤ ꯃꯃꯥꯡꯗ ꯌꯧꯕꯤꯔꯛꯑꯣ ꯍꯥꯏꯔꯒ ꯍꯧꯖꯤꯛ ꯐꯥꯎꯕ ꯌꯧꯔꯛꯇ꯭ꯔꯦ ꯍꯧꯖꯤꯛ ꯄꯨꯡ ꯇꯔꯥꯒ ꯃꯈꯥꯏ ꯍꯦꯟꯖꯤꯜꯂꯛꯑꯦ ꯑꯗꯣ ꯁꯣꯝꯅ ꯂꯥꯛꯄꯤꯗꯕꯒꯤ ꯃꯔꯝꯗꯣ ꯀꯔꯤꯒꯤꯅꯣ ꯑꯩꯈꯣꯏꯅ ꯉꯥꯏꯕꯒꯤ ꯑꯋꯥꯕꯁꯤꯁꯨ ꯈꯪꯗꯕ ꯃꯥꯜꯂꯦ ꯃꯇꯝꯒꯤ ꯚꯦꯂꯨꯁꯨ ꯈꯪꯗꯕ ꯃꯥꯜꯂꯦ ꯃꯔꯝ ꯑꯗꯨꯅ ꯌꯥꯔꯒꯗꯤ ꯁꯣꯝ ꯑꯇꯣꯞꯄ ꯑꯃ ꯊꯥꯕꯤꯔꯛꯀꯦꯁꯨ ꯊꯥꯕꯤꯔꯛꯑꯣ ꯂꯥꯛꯑꯣꯏꯗꯕ ꯑꯣꯏ ꯇꯥꯔꯒꯗꯤ ꯍꯥꯏꯗꯣꯛꯄꯤꯔꯛꯑꯣ